ꯍꯦꯜꯂꯣ ꯑꯥꯎ ꯇꯥꯏ ꯍꯥꯏꯕꯤꯌꯨ ꯁꯣꯝꯁꯦ ꯑꯥꯏ ꯑꯦꯜ ꯄꯤ ꯄꯥꯁ ꯀꯥꯔꯗ ꯄꯥꯏꯔꯕ꯭ꯔꯥ ꯁꯣꯝꯁꯦ ꯃꯅꯤꯄꯨꯔꯗ ꯀꯌꯥꯝ ꯀꯨꯏꯅ ꯂꯩꯒꯗꯕꯅꯣ ꯍꯜꯂꯅꯦꯕ ꯑꯗꯣ ꯁꯣꯝꯁꯦ ꯀꯗꯥꯏꯗ ꯂꯩꯕꯤꯒꯗꯕꯅꯣ ꯁꯣꯝꯒ ꯀꯅꯥ ꯀꯅꯥꯒ ꯂꯥꯛꯄꯅꯣ ꯑꯣ ꯑꯗꯨꯗꯤ ꯐꯔꯦ ꯁꯣꯝꯒꯤ ꯇꯤꯛꯀꯦꯠ ꯑꯅꯤ ꯇꯥꯔꯦꯀꯣ ꯀꯛꯇꯣꯏꯁꯦ ꯎꯝ ꯎꯝ ꯑꯣ ꯌꯥꯝ ꯐꯔꯦ ꯌꯥꯝ ꯐꯔꯦ ꯑꯗꯨꯗꯤ ꯑꯣ ꯍꯣꯏ ꯍꯣꯏ ꯐꯔꯦ ꯐꯔꯦ ꯑꯩ ꯇꯧꯖꯔꯒꯦ ꯎꯝ ꯊꯝꯃꯦ ꯊꯝꯃꯦ